ꯍꯜꯂꯣ ꯅꯨꯡꯉꯥꯏꯔꯤꯕꯣ ꯑꯁ ꯅꯨꯡꯉꯥꯏꯗꯤ ꯅꯨꯡꯉꯥꯏꯔꯤꯌꯦ ꯑꯗꯨ ꯑꯣꯏꯔꯁꯨ ꯁꯥꯕꯁꯤ ꯅꯣꯏꯗꯤ ꯁꯥꯗ꯭ꯔꯣ ꯑꯗꯨꯅꯦ ꯌꯥꯝ ꯁꯥꯏꯌꯦ ꯁꯥꯔꯒꯅ ꯌꯥꯝ ꯁꯥꯏꯌꯦ ꯅꯣꯡ ꯆꯨꯔꯁꯨ ꯑꯃꯨꯛꯀ ꯍꯦꯛꯇ ꯁꯥꯏꯅꯦ ꯋꯦꯗꯔꯁꯦ ꯌꯥꯗ꯭ꯔꯦꯅꯦ ꯌꯥꯝ ꯇꯣꯉꯥꯟꯈ꯭ꯔꯦꯅꯦ ꯊꯥꯏꯅꯒ ꯑꯩꯈꯣꯏꯗꯤ ꯉꯔꯥꯡ ꯉꯔꯥꯡ ꯅꯣꯡ ꯆꯨꯏꯌꯦ ꯑꯗꯨ ꯉꯁꯤ ꯑꯃꯨꯛꯀ ꯅꯣꯡ ꯁꯥꯏꯌꯦ ꯑꯗꯨꯃꯥꯏꯅ ꯑꯗꯨꯝ ꯇꯧꯔꯒ ꯂꯩꯌꯦ ꯑꯗꯨꯅꯦ ꯅꯍꯥꯟꯗꯤ ꯑꯗꯨꯗꯁꯨ ꯑꯃꯨꯛꯀ ꯏꯁꯤꯡ ꯌꯥꯝ ꯆꯥꯎꯏ ꯍꯥꯏꯅꯦ ꯀꯣ ꯐ꯭ꯂꯗ ꯂꯥꯛꯑꯦ ꯍꯥꯏꯅꯦ ꯅꯣꯏ ꯅꯣꯏꯗꯤ ꯀꯃꯥꯏ ꯀꯃꯥꯏꯅ ꯇꯧꯕ꯭ꯔ ꯐ꯭ꯂꯗ ꯂꯥꯛꯄꯗꯣ ꯑꯣ ꯑꯗꯨꯅꯦ ꯅꯍꯥꯟꯗꯣ ꯐ꯭ꯂꯗ ꯌꯥꯝ ꯂꯥꯛꯄꯗꯨꯗꯀꯣ ꯑꯩꯈꯣꯏꯁꯨ ꯁ꯭ꯀꯨꯜꯁꯨ ꯑꯉꯥꯡꯁꯤꯡꯁꯨ ꯁ꯭ꯀꯨꯜ ꯁꯨꯇꯤ ꯊꯥꯏꯗꯅ ꯀꯨꯏꯅ ꯏꯁꯤꯡ ꯆꯥꯎꯕꯒꯤ ꯃꯗ ꯁ꯭ꯂꯥꯏꯗꯁꯨ ꯇꯧꯕ ꯍꯧꯖꯤꯛ ꯀꯥꯟꯁꯦ ꯌꯥꯝ ꯂꯨꯔꯦ ꯁꯥꯔꯒꯅ ꯌꯥꯝ ꯁꯥꯕ ꯅꯣꯡ ꯆꯨꯔꯒꯅ ꯂꯦꯟ ꯁ꯭ꯂꯥꯏꯗ ꯇꯧꯕ ꯑꯩꯈꯣꯏꯁꯨ ꯅꯍꯥꯟꯗꯣ ꯂꯦꯟꯗ ꯁ꯭ꯂꯥꯏꯗ ꯇꯧꯕꯒꯤ ꯒꯥꯔꯤꯅ ꯒꯥꯔꯤ ꯂꯝꯕꯤ ꯂꯥꯟꯕ ꯌꯥꯗꯦ ꯍꯥꯏꯕꯒꯤ ꯑꯉꯥꯡ ꯈꯣꯏꯁꯨ ꯁꯨꯇꯤ ꯀꯨꯏꯅ ꯊꯥꯏꯌꯦ ꯅꯣꯏ ꯑꯉꯥꯡ ꯈꯣꯏꯗꯤ ꯑꯗꯨꯝ ꯁꯨꯀꯨꯜ ꯀꯥꯕ꯭ꯔ ꯅꯣꯡ ꯆꯨꯔꯁꯨ ꯑꯣ ꯍꯣꯏ ꯁꯤꯗꯁꯨ ꯌꯥꯗ꯭ꯔꯦꯗ ꯉꯁꯤꯁꯨ ꯅꯣꯡ ꯆꯨꯏꯌꯦ ꯉꯁꯥꯏ ꯑꯌꯨꯛꯇꯒꯤ ꯍꯧꯖꯤꯛ ꯐꯥꯎ ꯂꯦꯞꯇ꯭ꯔꯤ ꯎꯝ ꯑꯗꯨꯅꯦ ꯅꯣꯡ ꯍꯦꯛ ꯂꯦꯞꯂꯗꯤ ꯑꯃꯨꯛꯀ ꯁꯥꯒꯅꯤ ꯋꯦꯗꯔꯁꯦ ꯌꯥꯗ꯭ꯔꯦꯗ ꯃꯅꯤꯄꯨꯔꯁꯨ ꯑꯗꯨꯅꯦ ꯃꯇꯝꯁꯦ ꯍꯣꯏ ꯑꯗꯨ ꯑꯩꯁꯨ ꯅꯣꯡ ꯀꯟꯅ ꯇꯥꯕꯗꯨꯗ ꯅꯣꯏꯔꯣꯝꯗ ꯀꯃꯥꯏ ꯇꯧꯕ꯭ꯔ ꯍꯥꯏꯅ ꯍꯪꯂꯛꯄꯅꯤꯀꯣ ꯎꯝ ꯑꯗꯨꯗꯤ ꯊꯝꯃꯒꯦ